ꯑꯩꯅ ꯐꯤ ꯁꯥꯕꯗ ꯐꯤ ꯂꯣꯟꯕ ꯃꯨꯒꯥ ꯑꯣꯏꯔꯣ ꯃꯁꯂꯥꯏ ꯑꯣꯏꯔꯣ ꯇꯧꯖꯩ ꯍꯥꯏꯔꯤꯕ ꯁꯤꯟꯐꯝ ꯑꯁꯤꯅ ꯑꯩꯉꯣꯟꯗ ꯌꯥꯝꯅ ꯀꯥꯟꯅꯖꯩ ꯁꯤꯒꯤ ꯁꯦꯟꯊꯣꯛ ꯂꯝꯕꯤꯁꯤꯅ ꯑꯩꯅ ꯏꯔꯥꯏ ꯂꯥꯏꯅ ꯏꯆꯥ ꯏꯁꯨ ꯁꯦꯝꯕꯗ ꯃꯇꯦꯡ ꯄꯥꯡꯉꯤ